ꯐꯥꯝꯗ ꯌꯦꯟ ꯂꯣꯏꯔꯤꯕ ꯃꯤꯁꯤꯡ ꯁꯤꯡ ꯍꯥꯏꯕꯗꯤ ꯑꯩꯈꯣꯏꯅ ꯉꯥꯅꯨꯁꯤꯡ ꯑꯁꯤ ꯃꯈꯜ ꯃꯈꯜ ꯍꯥꯏꯕꯗꯤ ꯕꯤꯂꯥꯏꯇꯤ ꯉꯥꯅꯨ ꯑꯗꯒꯤ ꯀꯥꯡꯉꯥ ꯃꯩꯇꯩ ꯉꯥꯅꯨ ꯍꯥꯏꯕꯗꯤ ꯌꯦꯟ ꯃꯩꯇꯩ ꯌꯦꯟ ꯕꯣꯏꯂꯔ ꯀꯣꯏꯂꯔꯁꯤꯡ ꯑꯁꯤ ꯌꯦꯡꯁꯤꯡ ꯃꯌꯥꯝ ꯃꯈꯣꯏꯁꯤꯡ ꯑꯁꯤ ꯀꯥꯡꯂꯨꯞꯁꯤꯡ ꯑꯁꯤ ꯑꯩꯈꯣꯏꯅ ꯃꯈꯜ ꯃꯈꯜꯒꯤ ꯌꯦꯟꯁꯤꯡ ꯑꯁꯤ ꯂꯣꯏꯕ ꯌꯥꯏ ꯑꯃꯁꯨꯡ ꯐꯪꯍꯟꯒꯅꯤ ꯑꯩꯈꯣꯏꯅ ꯂꯣꯏꯔꯕ ꯃꯇꯨꯡꯗ ꯃꯈꯣꯏꯒꯤ ꯈꯦꯅꯕ ꯑꯁꯤ ꯉꯥꯅꯨꯁꯤꯡ ꯑꯁꯤꯅ ꯏꯁꯤꯡ ꯂꯩꯍꯟꯗꯕ ꯌꯥꯗꯦ ꯃꯈꯣꯏꯒꯤꯗꯤ ꯏꯁꯤꯡ ꯈꯔ ꯌꯦꯟꯒꯤꯅ ꯏꯁꯤꯡ ꯂꯩꯍꯜꯂꯣꯏꯗꯕꯅꯤ ꯑꯗꯨꯒ ꯑꯩꯈꯣꯏꯅ ꯌꯦꯟ ꯉꯥꯅꯨꯁꯤꯡ ꯑꯁꯤ ꯉꯥꯅꯨ ꯁꯤꯡ ꯑꯁꯤ ꯑꯩꯈꯣꯏꯅ ꯌꯥꯝꯅ ꯃꯁꯤꯡ ꯍꯦꯜꯍꯟꯒꯦ ꯍꯥꯏꯔꯒꯗꯤ ꯑꯩꯈꯣꯏꯅ ꯌꯥꯝꯅ ꯐꯖꯕ ꯑꯩꯈꯣꯏꯒꯤ ꯂꯝꯍꯥꯡ ꯇꯨꯃꯥꯡꯗ ꯂꯣꯏꯕꯤꯕ ꯇꯥꯏ ꯑꯗꯨꯅ ꯌꯦꯟ ꯉꯥꯅꯨꯁꯤꯡ ꯑꯁꯤ ꯀꯔꯤ ꯀꯔꯤ ꯑꯩꯈꯣꯏꯅ ꯇꯧꯒꯗꯒꯦ ꯍꯥꯏꯔꯒꯗꯤ ꯅꯥꯍꯟꯗꯕ ꯑꯃꯁꯨꯡ ꯃꯆꯤꯟꯖꯥꯛ ꯑꯩꯈꯣꯏꯅ ꯄꯤꯖꯕꯗ ꯃꯈꯜ ꯃꯈꯜ ꯉꯥꯅꯨꯒꯤꯅ ꯉꯥꯅꯨꯒꯤ ꯌꯦꯟꯅ ꯌꯦꯟꯒꯤ ꯈꯜꯂ ꯈꯜꯂꯒ ꯑꯩꯈꯣꯏꯅ ꯌꯦꯡꯕꯤꯔꯒ ꯄꯤꯖꯕ ꯇꯥꯏ ꯂꯣꯏꯁꯤꯟꯖꯔꯦ